ꯑꯩꯒꯤ ꯈ꯭ꯋꯥꯏꯗꯒꯤ ꯄꯥꯝꯖꯕ ꯂꯥꯏꯅꯤꯡꯒꯤ ꯊꯋꯥꯏꯒꯤ ꯑꯣꯏꯕ ꯇꯝꯕꯤꯕ ꯃꯈꯣꯏꯁꯤꯡ ꯑꯗꯨ ꯑꯗꯨꯗꯤ ꯎꯁꯇꯥꯠꯁꯤꯡꯅꯤ ꯑꯩꯒꯤ ꯕꯕꯥꯅ ꯂꯥꯏ ꯈꯨꯔꯨꯝꯕ ꯆꯠꯄ ꯃꯇꯝꯗ ꯂꯥꯏꯅꯤꯡꯒꯤ ꯑꯣꯏꯕ ꯃꯐꯝ ꯑꯃꯗ ꯑꯉꯥꯡ ꯈꯔ ꯂꯥꯏꯔꯤꯛ ꯇꯥꯛꯇꯨꯅ ꯂꯩꯕ ꯎꯔꯛꯈꯤ ꯍꯥꯏꯗꯨꯅ ꯇꯝꯂꯛꯈꯤ ꯃꯗꯨꯗꯒꯤ ꯑꯩꯁꯨ ꯇꯝꯅꯤꯡꯕꯗꯒꯤ ꯂꯥꯏꯅꯤꯡꯒꯤ ꯑꯣꯏꯕ ꯃꯔꯝꯗ ꯈꯪꯅꯤꯡꯕꯗꯒꯤ ꯑꯩꯁꯨ ꯆꯠꯇꯨꯅ ꯇꯝꯂꯨꯏ ꯃꯗꯨꯗ ꯎꯁꯇꯥꯠ ꯁꯤꯡꯅ ꯑꯩꯉꯣꯟꯗ ꯌꯥꯝꯅ ꯈꯪꯗꯕ ꯀꯌꯥ ꯇꯥꯛꯄꯤꯔꯛꯈꯤ ꯍꯩꯇꯕ ꯀꯌꯥ ꯇꯝꯕꯤꯔꯛꯈꯤ ꯃꯈꯣꯏꯅ ꯑꯩꯉꯣꯟꯗ ꯌꯥꯝꯅ ꯅꯨꯡꯁꯤꯕꯤꯈꯤ ꯑꯃꯁꯨꯡ ꯌꯥꯝꯅ ꯌꯥꯝꯅ ꯍꯩꯍꯟꯅꯤꯡꯈꯤ ꯑꯩꯅꯁꯨ ꯌꯥꯝꯅ ꯍꯔꯥꯎꯖꯈꯤ ꯎꯁꯇꯥꯠꯁꯤꯡ ꯑꯗꯨꯒꯤ ꯃꯑꯣꯡ ꯃꯇꯧ ꯑꯗꯣ ꯎꯕ ꯃꯇꯝꯗ ꯑꯩꯒꯤ ꯊꯝꯃꯣꯏ ꯑꯁꯤꯗ ꯌꯥꯝꯅ ꯄꯦꯟꯖꯈꯤ ꯎꯁꯇꯥꯠꯁꯤꯡ ꯑꯗꯨꯅ ꯑꯗꯨꯛꯀꯤ ꯃꯇꯤꯛ ꯍꯔꯥꯎꯔꯝꯃꯤ ꯑꯩꯅ ꯍꯩꯖꯕꯒꯤ ꯃꯑꯣꯡ ꯑꯗꯨ ꯎꯕ ꯃꯇꯝꯗꯁꯨ ꯃꯈꯣꯏꯅ ꯈꯪꯗꯕ ꯈꯨꯗꯤꯡꯃꯛꯁꯨ ꯇꯥꯛꯄꯤꯔꯝꯃꯤ ꯍꯩꯇꯕ ꯈꯨꯗꯤꯡꯃꯛꯁꯨ ꯍꯥꯏꯕꯤꯔꯝꯃꯤ ꯈꯨꯗꯤꯡꯃꯛ ꯑꯁꯤ ꯃꯈꯣꯏꯒꯤ ꯃꯄꯥꯟꯗꯒꯤ ꯑꯩꯅ ꯈꯪꯕ ꯑꯃꯁꯨꯡ ꯍꯩꯕ ꯍꯥꯏꯕꯗꯨ ꯑꯣꯏꯔꯝꯃꯤ